ꯑꯣ ꯉꯁꯤ ꯐꯥꯎꯗ ꯑꯩꯅ ꯕꯥꯏꯛ ꯊꯧꯔꯒ ꯆꯠꯄ ꯃꯐꯝꯁꯦ ꯂꯩꯗꯤ ꯂꯩꯇ꯭ꯔꯤꯑꯕ ꯆꯠꯇ꯭ꯔꯤꯑꯕꯀꯣ ꯑꯗꯨꯒ ꯆꯠꯇꯤ ꯆꯠꯅꯤꯡꯉꯦ ꯀꯥꯏ ꯀꯥꯏꯗꯅꯣ ꯍꯥꯏꯀꯥꯟꯗ ꯑꯩꯈꯣꯏ ꯅꯣꯔꯠ ꯏꯁꯀꯤ ꯏꯁꯇꯦꯠꯁꯤꯡ ꯑꯔꯨꯅꯥꯆꯜꯒꯨꯝꯕ ꯑꯗꯒꯤ ꯇꯋꯥꯡꯒꯨꯝꯕꯗ ꯌꯥꯝ ꯌꯧꯅꯤꯡꯉꯦ ꯑꯗꯣ ꯕꯥꯏꯛ ꯊꯧꯔꯒ ꯆꯠꯄꯗ ꯃꯥꯒꯤ ꯀꯩꯅꯣꯗꯣ ꯌꯥꯒꯗ꯭ꯔꯥ ꯌꯥꯔꯣꯏꯗ꯭ꯔꯥ ꯑꯗꯨꯒꯨꯝꯕꯗꯤ ꯈꯪꯗꯦ ꯑꯗꯣ ꯃꯅꯥꯂꯤꯒꯨꯝꯕꯁꯨ ꯌꯥꯝꯗꯤ ꯌꯧꯅꯤꯡꯉꯦ ꯑꯗꯨꯕꯨ ꯐꯪꯒꯗ꯭ꯔꯥ ꯐꯪꯉꯣꯏꯗ꯭ꯔꯥ ꯍꯥꯏꯕꯗꯨꯗꯤ ꯑꯗꯨꯗꯤ ꯈꯪꯗ꯭ꯔꯦꯕꯀꯣ ꯑꯗꯨꯗꯨꯒ ꯆꯠꯇꯤ ꯆꯠꯅꯤꯡꯉꯦ ꯑꯗꯨꯒ ꯆꯠꯄꯒꯤ ꯔꯤꯀꯃꯦꯟꯗꯦꯁꯟꯁꯦ ꯑꯁꯤꯁꯨ ꯍꯧꯖꯤꯛꯐꯥꯎꯕꯗꯤ ꯑꯣꯏꯅꯗꯤ ꯐꯪꯗ꯭ꯔꯤ ꯍꯥꯏ ꯇꯥꯔꯦ ꯑꯗꯨꯃꯥꯏꯅ